ꯎꯝ ꯅꯍꯥꯟ ꯑꯩꯈꯣꯏꯅ ꯑꯦꯛꯁꯔꯁꯥꯏꯁ ꯇꯧꯕꯗꯨ ꯑꯗꯨ ꯅꯪ ꯔꯝ ꯇꯧꯕ꯭ꯔꯣ ꯎꯝ

ꯍꯣꯏ ꯅꯪꯅ ꯍꯩꯒꯨꯝꯕꯗꯨꯁꯨ ꯅꯪꯅ ꯄꯝꯖꯕ ꯍꯩꯒꯨꯝꯕꯗꯨꯁꯨ ꯑꯗꯨꯝ ꯆꯥꯕ ꯌꯥꯒꯅꯤ ꯎꯝ ꯎꯝ ꯍꯣꯏ ꯏꯕꯤꯅꯤꯡꯗꯁꯨ ꯑꯗꯨꯝ ꯌꯥꯕ ꯌꯥꯒꯅꯤ ꯑꯗꯨꯕꯨ ꯏꯕꯤꯅꯤꯡꯗꯁꯨ ꯆꯥꯛ ꯌꯥꯝ ꯆꯥꯕꯗꯨꯁꯨ ꯀꯌꯥ ꯅꯨꯡꯉꯥꯏꯇꯕꯅꯤꯀꯣ ꯎꯝ ꯀꯩꯅꯣ ꯑꯦꯛꯁꯔꯁꯏꯁ ꯇꯧꯕ ꯃꯇꯝꯗꯗꯤ ꯈꯔ ꯌꯦꯡꯂꯒ ꯆꯥꯕ ꯊꯛꯄꯗꯁꯨ ꯕꯦꯂꯦꯟꯁꯇ ꯆꯥꯒꯗꯕꯅꯤ ꯎꯝ ꯑꯗꯨꯗꯤ ꯌꯥꯝ ꯐꯔꯦꯅꯦ ꯑꯦ ꯑꯗꯨꯗꯤ ꯌꯥꯝ ꯐꯔꯦ ꯍꯧꯖꯤꯛ ꯇꯥꯗꯦꯗ ꯑꯗꯨꯝ ꯑꯣ ꯑꯦ ꯑꯦ